ꯑꯩꯈꯣꯏꯒꯤ ꯄꯨꯋꯥꯔꯤ ꯍꯥꯏꯕ ꯇꯥꯔꯒꯗꯤ ꯑꯩꯈꯣꯏꯒꯤ ꯏꯗ ꯀꯨꯝꯕꯗ ꯑꯩꯈꯣꯏꯒꯤ ꯅꯤꯉꯣꯟꯁꯤꯡꯅ ꯃꯄꯥꯝꯗ ꯂꯥꯛꯑꯒ ꯍꯔꯥꯎ ꯇꯥꯌꯥꯝꯅ ꯄꯨꯟꯅ ꯆꯥꯛ ꯆꯥꯃꯤꯟꯅꯕ ꯑꯗꯨꯒꯨꯝꯕꯗꯨ ꯌꯥꯝꯅ ꯄꯨꯋꯥꯔꯤ ꯑꯣꯏꯕ ꯑꯃꯅꯤ